ꯃꯅꯤꯄꯨꯔꯁꯦ ꯆꯤꯡꯂꯣꯟ ꯃꯥꯄꯟꯅ ꯀꯣꯏꯁꯜꯂꯒ ꯂꯩꯕꯅꯦ ꯁꯤꯗ ꯀꯣꯏꯅꯅꯕ ꯆꯠꯅꯅꯕ ꯃꯐꯝ ꯌꯥꯝꯅ ꯂꯩ ꯃꯁꯤꯗꯒꯤ ꯑꯩꯈꯣꯏꯅ ꯅꯣꯂꯦꯖ ꯒ꯭ꯌꯥꯟ ꯌꯥꯝꯅ ꯐꯪꯉꯦ ꯑꯩꯅ ꯈ꯭ꯋꯥꯏꯗꯒꯤ ꯆꯠꯅꯤꯡꯕ ꯃꯐꯝ ꯑꯃ ꯍꯥꯏꯔꯣ ꯍꯥꯏꯔꯒꯗꯤ ꯏꯁꯇꯦꯠ ꯃ꯭ꯌꯨꯖꯤꯌꯝꯁꯤ ꯌꯥꯝ ꯆꯠꯅꯤꯡꯉꯦ

ꯑꯗꯨꯒ ꯃꯈꯣꯏꯅ ꯁꯤꯖꯤꯟꯅꯔꯝꯕ ꯄꯣꯠꯂꯝꯁꯤꯡ ꯁꯝꯅ ꯍꯥꯏꯔꯕꯗ ꯃꯣꯏꯅ ꯆꯥꯛ ꯊꯣꯡꯅꯕ ꯑꯃꯗꯤ ꯃꯣꯏꯅ ꯐꯤꯖꯦꯠ ꯆꯥꯛꯆꯥ ꯃꯈꯣꯏꯒꯤ ꯂꯥꯏꯞ ꯁ꯭ꯇꯥꯏꯜꯁꯤꯡꯗꯨ ꯑꯩꯈꯣꯏꯅ ꯃꯗꯨꯗꯒꯤ ꯑꯩꯈꯣꯏꯅ ꯅꯩꯅꯔꯒ ꯈꯪꯕ ꯉꯝꯃꯦ ꯑꯅꯤꯁꯨꯕꯗ ꯍꯥꯏꯌꯨ ꯍꯥꯏꯔꯒꯅ ꯂꯩꯃꯔꯥꯝ ꯂꯩꯃꯔꯥꯝꯁꯤꯅ ꯑꯩꯈꯣꯏꯅ ꯆꯠꯄꯁꯤꯅ ꯑꯩꯈꯣꯏꯒꯤ ꯁꯪꯁꯥꯔꯒꯤ ꯑꯋꯥ ꯅꯨꯡꯉꯥꯏ ꯍꯥꯏꯕꯁꯤ ꯉꯥꯏꯍꯥꯛꯇꯪ ꯑꯣꯏꯔꯁꯨ ꯀꯥꯎꯊꯣꯛꯑꯦ ꯁꯤꯗ ꯑꯩꯈꯣꯏꯅ ꯑꯁꯪ ꯑꯃꯥꯟꯁꯤꯡ ꯎꯕ ꯐꯪꯂꯦ ꯑꯗꯨꯗꯨꯒ ꯑꯩꯈꯣꯏꯅ ꯋꯥꯈꯜꯁꯨ ꯌꯥꯝ ꯄꯤꯁ ꯑꯣꯏꯅ ꯅꯨꯡꯉꯥꯏꯅ ꯃꯐꯝ ꯑꯁꯤꯗ ꯋꯥꯈꯜ ꯂꯧꯁꯤꯡ ꯊꯣꯛꯅ ꯂꯩꯕ ꯉꯝꯃꯤ ꯃꯁꯤꯗꯒꯤ ꯑꯩꯈꯣꯏꯅ ꯅꯣꯂꯦꯖ ꯀꯌꯥ ꯑꯃꯁꯨ ꯂꯧꯕ ꯉꯝꯃꯤ ꯋꯥꯇꯔꯐꯣꯜ